ꯑꯩꯈꯣꯏꯒꯤ ꯂꯩꯐꯝꯁꯤꯗ ꯈ꯭ꯋꯥꯏꯗꯒꯤ ꯂꯧꯒꯟꯕ ꯂꯧꯅꯒꯟꯕ ꯑꯗꯨꯗꯤ ꯀꯩꯅꯣꯅꯦ ꯂꯣꯛ ꯊꯨꯡꯕ ꯂꯣꯛ ꯊꯨꯡꯕꯁꯦ ꯌꯥꯝ ꯂꯧꯅꯒꯜꯂꯦ ꯃꯔꯝꯗꯤ ꯂꯣꯛ ꯊꯨꯡꯕ ꯍꯥꯏꯕꯁꯦ ꯑꯃꯗꯒꯤ ꯑꯃꯗ ꯂꯧꯕ ꯑꯣꯏꯕ ꯂꯧꯅꯒꯟꯕ ꯂꯥꯏꯅꯥ ꯑꯃꯅꯤꯅ ꯌꯥꯝ ꯂꯧꯅꯒꯜꯂꯦ ꯉꯔꯥꯡ ꯅꯍꯥꯟꯁꯨ ꯑꯩꯁꯦ ꯅꯥꯕꯅꯦ ꯂꯣꯛ ꯈꯨꯕꯅꯦ ꯑꯗꯨ ꯑꯩꯒꯤ ꯑꯐꯇꯔ ꯋꯥꯟ ꯇꯨ ꯗꯦꯖ ꯃꯇꯨꯡꯗ ꯑꯩꯒꯤ ꯍꯦꯛ ꯀꯖꯤꯟ ꯕ꯭ꯔꯗꯔ ꯑꯃ ꯑꯃꯥꯁꯨ ꯑꯩꯉꯣꯟꯗꯒꯤ ꯑꯝꯨꯛ ꯂꯧꯋꯦ ꯍꯥꯏꯕꯗꯤ ꯁꯤꯗꯤ ꯏꯟꯐꯦꯛꯁꯟ ꯊꯨꯅ ꯑꯣꯏꯌꯦꯕ ꯃꯤ ꯑꯃꯗꯒꯤ ꯑꯃꯁꯦ ꯑꯗꯨꯅ ꯑꯁꯤꯒꯤ ꯂꯣꯛ ꯊꯨꯡꯕꯁꯦ ꯄ꯭ꯔꯤꯕꯦꯟ ꯇꯧꯅꯤꯡꯉꯥꯏꯁꯦ ꯍꯥꯏꯒꯗꯧꯕꯕꯨ ꯑꯩꯈꯣꯏ ꯑꯥꯏꯁꯣꯂꯦꯇꯦꯠ ꯑꯣꯏꯒꯗꯧꯕ ꯃꯤ ꯑꯃ ꯃꯤ ꯑꯃꯉꯣꯟꯗ ꯂꯧꯅꯍꯜꯂꯔꯣꯏꯒꯦ ꯍꯥꯏꯔꯗꯤ ꯑꯩꯈꯣꯏ ꯑꯥꯏꯁꯣꯂꯦꯇꯦꯠ ꯑꯣꯏꯒꯗꯕ ꯑꯗꯨꯒ ꯍꯤꯗꯥꯛꯁꯨ ꯄꯦꯔꯥꯁꯤꯇꯥꯃꯣꯜꯒꯨꯝꯕ ꯑꯗꯨꯒ ꯂꯣꯛꯀꯤ ꯍꯤꯗꯥꯛ ꯑꯗꯨ ꯁꯤꯁꯤꯡꯁꯦ ꯊꯛꯄ ꯑꯁꯤꯁꯦ ꯊꯨꯅ ꯊꯛꯑꯗꯤ ꯊꯨꯅ ꯐꯕ ꯍꯥꯏꯕꯁꯦ ꯂꯩꯕꯅꯤꯅ ꯑꯁꯤꯒꯤꯁꯦ ꯁꯤꯒꯤ ꯃꯔꯝꯁꯤꯗ ꯑꯩꯅ ꯈꯔ ꯍꯥꯏꯅꯤꯡꯕꯅꯦ ꯂꯣꯛ ꯍꯤꯗꯥꯛ ꯇꯨ ꯐꯥꯔꯃꯥꯁꯤꯗ ꯐꯠ ꯂꯧꯔꯒ ꯐꯠ ꯆꯥꯔꯒ ꯑꯩꯈꯣꯏꯅ ꯗꯤꯖꯤꯁꯇꯣ ꯏꯁꯄ꯭ꯔꯦꯠ ꯇꯧꯗꯕ ꯑꯁꯤꯅ ꯕꯦꯁꯅꯦ ꯍꯥꯏꯅ ꯁꯤꯒꯤ ꯃꯇꯥꯡꯗ ꯈꯔ ꯍꯥꯏꯅꯤꯡꯕꯅꯤ